ꯁꯥꯅ ꯆꯤꯛꯄꯁꯤꯡ ꯍꯥꯏꯕꯗꯤ ꯂꯤꯟꯅ ꯆꯤꯛꯄ ꯅꯠꯇ꯭ꯔꯒ ꯇꯤꯟꯅ ꯆꯤꯛꯄꯗꯒꯤ ꯈꯨꯗꯣꯡ ꯊꯤꯅꯤꯡꯉꯥꯏ ꯑꯣꯏꯔꯕ ꯃꯇꯝꯗ ꯀꯔꯤ ꯀꯔꯤ ꯇꯧꯒꯅꯤ ꯍꯥꯏꯔꯒꯗꯤ ꯂꯤꯟꯅ ꯆꯤꯛꯄꯒ ꯑꯩꯈꯣꯏꯅ ꯀꯤꯔꯣꯏꯗꯕꯅꯤ ꯇꯨꯃꯤꯟꯅ ꯂꯩꯒꯗꯕꯅꯤ ꯍꯥꯏꯕꯗꯤ ꯀꯤꯔꯒꯗꯤ ꯑꯩꯈꯣꯏꯗ ꯍꯦꯟꯅ ꯁꯥꯏꯀꯣꯂꯣꯖꯤꯀꯦꯜꯂꯤ ꯑꯐꯕ ꯑꯣꯏꯗꯦ ꯑꯗꯨꯒ ꯂꯦꯡꯗꯕꯤꯗ ꯃꯐꯝ ꯑꯃꯗ ꯑꯩꯈꯣꯏꯅ ꯇꯨꯃꯤꯟꯅ ꯂꯩꯒꯅꯤ ꯀꯔꯤꯒꯨꯝꯕ ꯂꯦꯡꯕ ꯑꯣꯏꯔꯒꯗꯤ ꯃꯥꯒꯤ ꯃꯍꯨ ꯆꯪꯈꯤꯕ ꯚꯦꯅꯝ ꯑꯗꯨ ꯍꯛꯆꯥꯡꯒꯤ ꯑꯇꯣꯞꯄ ꯄꯥꯔꯠꯁꯤꯡꯗ ꯌꯧꯈꯤ ꯑꯗꯨꯅ ꯂꯦꯡꯗꯅ ꯇꯨꯃꯤꯟꯅ ꯃꯐꯝ ꯑꯃꯗ ꯂꯩꯒꯗꯕꯅꯤ ꯑꯗꯨꯒ ꯃꯍꯨ ꯑꯗꯨ ꯃꯐꯝ ꯁꯤꯟꯕ ꯊꯨꯡꯅ ꯌꯧꯗꯅꯕ ꯑꯩꯈꯣꯏꯅ ꯀꯔꯤ ꯇꯧꯒꯅꯤ ꯍꯥꯏ ꯀꯥꯟꯗ ꯆꯤꯛꯏꯕ ꯃꯐꯝ ꯑꯗꯨ ꯑꯩꯈꯣꯏꯅ ꯀꯟꯅ ꯄꯥꯏꯁꯤꯜꯂꯒ ꯅꯠꯇ꯭ꯔꯒꯅ ꯀꯔꯤ ꯃꯊꯧ ꯗꯔꯀꯥꯔ ꯂꯩꯔꯕꯗꯤ ꯍꯥꯏꯔꯤꯕ ꯃꯐꯝ ꯑꯗꯨ ꯑꯩꯈꯣꯏꯅ ꯀꯛꯄ ꯅꯠꯇ꯭ꯔꯒꯅ ꯂꯦꯟꯊꯠꯄ ꯇꯧꯔꯒ ꯑꯩꯈꯣꯏꯅ ꯉꯥꯛꯇꯪ ꯂꯩꯒꯗꯝꯅꯤ ꯑꯗꯨꯒ ꯍꯤꯗꯥꯛ ꯂꯩꯔꯒ ꯈꯨꯗꯛꯇ ꯍꯤꯗꯥꯛ ꯍꯥꯞꯀꯅꯤ ꯑꯗꯨꯒ ꯑꯊꯨꯕꯗ ꯑꯩꯈꯣꯏꯅ ꯍꯣꯁꯄꯤꯇꯥꯜꯗ ꯆꯠꯀꯗꯕꯅꯤ ꯍꯣꯁꯄꯤꯇꯥꯜꯗ ꯆꯠꯂꯒ ꯑꯩꯈꯣꯏꯅ ꯑꯍꯥꯟꯕꯒꯤ ꯐꯥꯔꯁ ꯑꯦꯗ ꯄꯤꯒꯗꯕꯅꯤ